ꯑꯩꯈꯣꯏꯒꯤ ꯑꯩꯁꯦ ꯑꯩꯈꯣꯏꯒꯤ ꯑꯍꯜ ꯑꯩꯈꯣꯏꯒꯤ ꯍꯧꯈꯤꯕ ꯖꯦꯅꯔꯦꯁꯟ ꯑꯃꯁꯨꯡ ꯍꯧꯖꯤꯛ ꯍꯧꯖꯤꯛ ꯆꯠꯂꯤꯕ ꯖꯦꯅꯔꯦꯁꯟꯖꯤꯒꯤ ꯃꯔꯛꯇ ꯂꯩꯕ ꯃꯤꯔꯅ ꯍꯥꯏꯕ ꯇꯥꯔꯗꯤ ꯍꯣꯏ ꯑꯅ ꯈꯨꯝꯅꯤ ꯑꯩꯈꯣꯏꯒꯤ ꯊꯥꯏꯅꯉꯩꯒꯤ ꯑꯣꯏꯕ ꯑꯩꯈꯣꯏꯒꯤ ꯊꯥꯏꯅꯒꯤ ꯃꯇꯝꯗꯗꯤ ꯑꯩꯈꯣꯏꯒꯤ ꯑꯍꯜ ꯂꯃꯟꯁꯤꯡ ꯄꯨꯟꯕꯒꯤ ꯃꯇꯝ ꯏꯃꯨꯡ ꯃꯅꯨꯡꯒ ꯂꯩꯃꯤꯟꯅꯕꯒꯤ ꯃꯇꯝ ꯑꯩꯈꯣꯏꯒꯤ ꯃꯃꯥ ꯃꯄꯥꯒ ꯅꯨꯡꯁꯤꯅꯅ ꯋꯥꯔꯤ ꯁꯥꯕꯒꯤ ꯃꯇꯝ ꯀꯩ ꯀꯥ ꯃꯌꯥꯝ ꯐꯪꯉꯦ ꯍꯥꯏꯕ ꯇꯥꯔꯦ ꯑꯗꯣ ꯍꯧꯖꯤꯛꯇꯤ ꯑꯩꯈꯣꯏꯒꯤ ꯊꯕꯛ ꯏꯟꯈꯥꯡ ꯆꯤꯟꯅꯕꯅ ꯍꯦꯟꯗꯅ ꯑꯩꯈꯣꯏꯒꯤ ꯃꯃꯥ ꯃꯄꯥꯒ ꯄꯨꯟꯕꯒꯤ ꯃꯇꯝ ꯐꯪꯂꯛꯇꯕ ꯑꯩꯈꯣꯏꯒꯤ ꯆꯥꯔꯝꯗꯥꯏ ꯊꯛꯂꯝꯗꯥꯏꯗ ꯈꯛꯇꯪ ꯏꯃꯨꯡꯗ ꯍꯟꯖꯤꯜꯂꯛꯄ ꯀꯩꯅꯣ ꯇꯧꯕꯒꯤ ꯑꯗꯨꯒꯨꯝꯕ ꯈꯇꯪ ꯂꯩꯕꯒꯤ ꯑꯩꯈꯣꯏꯒꯤ ꯋꯥꯈꯜꯂꯣꯟ ꯑꯃ ꯆꯦꯜꯂꯦꯅ ꯍꯥꯏꯕ ꯇꯥꯔꯦ ꯑꯗꯣ ꯁꯤ ꯀꯩꯒꯤꯅꯣꯅ ꯍꯥꯏꯕ ꯇꯥꯔꯗꯤ ꯊꯥꯏꯅꯗ ꯌꯥꯝꯅ ꯄꯨꯜꯂꯝꯃꯤꯉꯩꯁꯤꯅ ꯑꯩꯈꯣꯏꯒꯤ ꯃꯣꯕꯥꯏꯜ ꯐꯣꯟ ꯊꯣꯛꯇꯕ ꯑꯗꯒꯤꯗꯤ ꯃꯣꯏꯒꯤ ꯑꯩꯈꯣꯏꯒꯤ ꯏꯃꯨꯡꯗ ꯀꯩꯗ ꯑꯩꯈꯣꯏꯒꯤ ꯃꯣꯏꯒꯤ ꯏꯪꯈꯣꯜꯗ ꯀꯩꯗ ꯊꯕꯛ ꯁꯨꯔꯒ ꯑꯗꯨꯝ ꯂꯩꯕ ꯑꯗꯨꯗꯨꯒ ꯑꯩꯈꯣꯏꯒꯤ ꯑꯇꯣꯞꯄ ꯃꯇꯝ ꯂꯦꯟꯅꯤꯡꯉꯥꯏ ꯃꯇꯝ ꯂꯩꯇꯕ ꯍꯥꯏꯕ ꯇꯥꯔꯦ ꯑꯗꯨꯅ ꯑꯩꯈꯣꯏꯒꯤ ꯂꯩꯀꯥꯏꯗ ꯈꯨꯟꯗ ꯂꯩꯔꯤꯕ ꯃꯤꯁꯤꯡꯗꯨ ꯄꯨꯟꯁꯤꯜꯂꯒ ꯑꯩꯈꯣꯏꯒꯤ ꯃꯈꯣꯏ ꯃꯈꯣꯏꯒꯤ ꯋꯥꯈꯟꯗꯣ ꯑꯣꯏꯅ ꯈꯜꯂꯤꯕ ꯄꯣꯠꯇꯣ ꯑꯩꯈꯣꯏꯒꯤ ꯐꯣꯡꯗꯣꯛꯅꯔꯒ ꯍꯥꯏꯗꯣꯛꯅꯔꯒ ꯑꯩꯈꯣꯏꯒꯤ ꯃꯣꯏꯒꯤ ꯑꯄꯦꯟꯕ ꯑꯣꯏꯅꯕ ꯑꯗꯒꯤꯗꯤ ꯅꯣꯡꯃꯒꯤ ꯊꯣꯛꯈꯤꯕ ꯑꯩꯈꯣꯏꯒꯤ ꯈꯨꯟꯒꯤ ꯂꯩꯀꯥꯏꯒꯤ ꯃꯔꯝꯗ ꯋꯥꯔꯤ ꯋꯥꯇꯥꯏ ꯁꯥꯟꯅꯔꯒ ꯑꯩꯈꯣꯏꯒꯤ ꯃꯣꯏꯒꯤ ꯃꯁꯥꯒꯤ ꯑꯣꯏꯅ ꯅꯨꯡꯉꯥꯏꯖꯕ ꯑꯩꯈꯣꯏ ꯍꯔꯥꯎꯖꯕ ꯑꯣꯏꯖꯕꯅ ꯍꯥꯏꯕ ꯇꯥꯔꯦ

ꯑꯅꯤꯁꯤꯒꯤ ꯃꯔꯛꯇ ꯂꯩꯔꯤꯕ ꯒꯦꯞ ꯍꯥꯏꯕ ꯇꯥꯔꯦ ꯒꯦꯞꯁꯦ ꯀꯃꯥꯏꯅ ꯇꯧꯔꯒ ꯇꯥꯏꯁꯤꯟꯅꯗꯣꯏꯅꯣꯅ ꯍꯥꯏꯕ ꯇꯥꯔꯒꯗꯤ ꯑꯩꯈꯣꯏꯒꯤ ꯑꯍꯜꯁꯤꯡꯁꯤꯅꯁꯨ ꯑꯩꯈꯣꯏꯒꯤ ꯍꯧꯖꯤꯛꯀꯤ ꯑꯣꯏꯔꯤꯕ ꯐꯤꯕꯝꯁꯤꯗ ꯈꯤꯇꯪ ꯆꯨꯁꯤꯟꯅꯅꯕ ꯍꯣꯠꯅꯕ ꯍꯥꯏꯕ ꯇꯥꯔꯦ ꯑꯗꯨꯗꯨꯒ ꯅꯍꯥꯁꯤꯡꯁꯤꯅꯁꯨ ꯑꯩꯈꯣꯏꯒꯤ ꯃꯣꯏꯅ ꯇꯧꯔꯤꯕ ꯊꯕꯛꯇꯣ ꯑꯩꯈꯣꯏꯒꯤ ꯊꯕꯛꯇꯨꯅ ꯍꯦꯟꯅ ꯍꯣꯏ ꯃꯔꯨ ꯑꯣꯏ ꯃꯔꯨ ꯑꯣꯏꯗꯦꯅ ꯍꯥꯏꯕ ꯅꯠꯇꯦ ꯑꯗꯨ ꯑꯣꯏꯕ ꯇꯥꯔꯒꯁꯨ ꯃꯈꯣꯏꯒꯤ ꯑꯍꯜ ꯂꯃꯟꯁꯤꯡꯅ ꯄꯥꯝꯃꯤꯕ ꯄꯣꯠꯁꯛꯇꯨꯗ ꯊꯕꯛꯇꯨꯗ ꯉꯥꯏꯍꯥꯛꯇꯪꯗ ꯑꯣꯏꯔꯁꯨ ꯃꯣꯏꯒꯤ ꯆꯤꯜꯂꯕ ꯃꯇꯝꯗꯣ ꯀꯥꯏꯊꯣꯛꯄꯤꯔꯒ ꯃꯣꯏꯗ ꯃꯇꯝꯗꯣ ꯄꯤꯕꯤꯔꯒ ꯃꯣꯏꯗ ꯋꯥꯈꯜꯗꯣ ꯍꯔꯥꯎ ꯇꯌꯥꯝꯅ ꯂꯩꯍꯟꯅꯕ ꯑꯩꯈꯣꯏꯒꯤ ꯑꯅꯤꯒꯤ ꯃꯔꯛꯇ ꯂꯩꯅꯔꯤꯕ ꯒꯦꯞꯇꯣ ꯇꯥꯏꯁꯤꯟꯅꯅꯕ ꯑꯩꯈꯣꯏꯒꯤ ꯍꯣꯠꯅꯍꯅꯤꯡꯉꯦꯅ ꯍꯥꯏꯇꯥꯔꯦ